ꯑꯩꯈꯣꯏ ꯂꯩꯀꯥꯏꯗ ꯂꯩꯔꯤꯕ ꯏꯁꯄꯣꯔꯠ ꯁꯦꯟꯇꯔꯁꯦ ꯑꯩꯈꯣꯏꯅ ꯋꯥꯡꯈꯦꯝ ꯄ꯭ꯂꯦꯒ꯭ꯔꯥꯎꯟ ꯍꯥꯏꯔꯒ ꯈꯪꯅꯩꯌꯦ ꯋꯥꯡꯈꯦꯝ ꯄ꯭ꯂꯦꯒ꯭ꯔꯥꯎꯟꯗ ꯁꯥꯟꯅꯔꯤꯁꯦ ꯐꯨꯠꯕꯣꯜꯒꯤꯁꯦ ꯑꯗꯨꯝ ꯅꯨꯡꯇꯤꯃꯒꯤ ꯐꯨꯠꯕꯣꯜ ꯁꯥꯟꯅꯩꯌꯦ ꯑꯗꯨꯒ ꯑꯉꯥꯡꯁꯤꯡꯁꯨ ꯑꯗꯨꯝ ꯅꯥꯀꯟ ꯅꯥꯀꯟꯗ ꯃꯣꯏꯒꯤ ꯁꯥꯟꯅꯕ ꯀ꯭ꯔꯤꯛꯀꯦꯠ ꯁꯥꯟꯅꯕ ꯌꯥꯎꯋꯤ ꯑꯗꯒꯤ ꯐꯨꯠꯕꯣꯜ ꯑꯗꯨꯝ ꯑꯉꯥꯡꯁꯤꯡꯒꯤ ꯑꯣꯏꯕ ꯐꯨꯠꯕꯣꯜ ꯁꯥꯟꯅꯕ ꯌꯥꯎꯋꯤ ꯑꯗꯣ ꯃꯔꯛ ꯃꯔꯛꯇꯁꯨ ꯇꯣꯔꯅꯥꯃꯦꯟ ꯇꯧꯋ ꯇꯣꯔꯅꯥꯃꯦꯟ ꯇꯧꯕꯁꯤ ꯗꯤꯁꯇ꯭ꯔꯤꯛ ꯗꯤꯁꯇ꯭ꯔꯤꯛꯀꯤ ꯑꯣꯏꯅꯁꯨ ꯇꯣꯔꯅꯥꯃꯦꯟꯁꯨ ꯇꯧꯋꯤ ꯑꯗꯣ ꯁꯤꯗ ꯅꯨꯃꯤꯠ ꯇꯔꯥꯅꯤꯃꯨꯛ ꯇꯧꯕꯁꯨ ꯌꯥꯎꯋꯤ ꯑꯗꯩ ꯏꯁꯇꯦꯠ ꯂꯦꯚꯦꯜꯒꯤ ꯑꯣꯏꯔꯒꯅ ꯅꯨꯃꯤꯠ ꯀꯨꯟꯅꯤꯃꯨꯛꯀ ꯇꯧꯕꯁꯨ ꯌꯥꯎꯋꯤ ꯑꯗꯨꯒ ꯆꯍꯤꯒꯤ ꯑꯣꯏꯅ ꯌꯥꯎꯁꯪ ꯏꯁꯄꯣꯔꯠꯀꯨꯝꯕꯁꯤ ꯇꯧꯋꯤ ꯌꯥꯎꯁꯪ ꯏꯁꯄꯣꯔꯠ ꯇꯧꯕꯁꯤꯗ ꯅꯨꯃꯤꯠ ꯃꯉꯥꯅꯤꯒꯨꯝꯕ ꯇꯧꯋꯦ ꯁꯤꯒꯤ ꯃꯅꯨꯡꯁꯤꯗ ꯁꯥꯟꯅꯔꯤꯕ ꯃꯁꯥꯟꯅꯁꯤꯡꯁꯤ ꯐꯨꯠꯕꯣꯜ ꯁꯥꯟꯅꯔꯦ ꯑꯗꯒꯤ ꯍꯥꯏꯖꯝ ꯂꯣꯡꯖꯝ ꯀꯕꯥꯇꯤ ꯊꯧꯔꯤ ꯆꯤꯡꯅꯕꯤ ꯆꯐꯨ ꯊꯨꯒꯥꯏꯕꯤ ꯑꯅꯝꯕꯅ ꯑꯩꯈꯣꯏꯒꯤ ꯄ꯭ꯂꯦꯒ꯭ꯔꯥꯎꯟꯁꯤꯗ ꯂꯣꯏꯅ ꯁꯥꯟꯅꯩꯌꯦ ꯑꯗꯨꯒ ꯃꯔꯨꯑꯣꯏꯅꯗꯤ ꯃꯌꯥꯝꯅ ꯄꯥꯝꯅ ꯌꯦꯡꯅꯔꯤꯁꯦ ꯐꯨꯠꯕꯣꯜꯁꯦ ꯌꯥꯝꯅ ꯄꯥꯝꯅ ꯌꯦꯡꯅꯩꯌꯦ ꯐꯨꯠꯕꯣꯜ ꯁꯥꯟꯅꯕꯁꯦ ꯑꯗꯨꯝ ꯑꯍꯜ ꯂꯃꯟ ꯀꯩꯀꯥꯗꯒꯤ ꯅꯍꯥꯁꯤꯡꯁꯨ ꯑꯗꯨꯝ ꯐꯨꯠꯕꯣꯜꯁꯦ ꯄꯥꯝꯅꯩꯌꯦ ꯍꯧꯖꯤꯛ ꯃꯇꯝꯁꯤꯗꯗꯤ ꯐꯨꯠꯕꯣꯜ ꯁꯥꯟꯅꯕꯁꯦ ꯃꯌꯥꯝꯅ ꯄꯥꯝꯅ ꯌꯦꯡꯅꯔꯕꯅꯤꯅ ꯇꯣꯔꯅꯥꯃꯦꯟꯒꯨꯝꯕꯁꯨ ꯑꯩꯈꯣꯏ ꯂꯝꯄꯥꯛꯁꯤꯗ ꯇꯣꯏꯅ ꯇꯣꯏꯅ ꯇꯧꯋꯦ ꯇꯣꯔꯅꯥꯃꯦꯟꯒꯨꯝꯕꯁꯦ